ꯍꯜꯂꯣ ꯑꯥꯎ ꯃꯥꯟꯅꯦ ꯀꯔꯤ ꯑꯣ ꯄꯣꯠ ꯑꯅꯧꯕ ꯌꯥꯝ ꯂꯥꯛꯑꯦ ꯀꯩꯅꯣ ꯆꯦꯡ ꯍꯋꯥꯏ ꯑꯅꯧꯕ ꯌꯥꯝ ꯊꯨꯡꯉꯦ ꯃꯃꯜꯕꯨꯗꯤ ꯂꯝꯕꯤ ꯍꯧꯖꯤꯛ ꯂꯝꯕꯤ ꯅꯨꯡꯕꯤꯒꯤ ꯕ꯭ꯂꯣꯛꯀꯦꯠ ꯀꯔꯤ ꯀꯔꯤ ꯂꯩꯕꯅꯤꯅ ꯈꯤꯇꯪꯗꯤ ꯍꯦꯟꯒꯠꯂꯦ ꯍꯥꯟꯅꯒꯤ ꯍꯥꯏꯔꯨꯔꯗꯤ ꯑꯗꯨꯒ ꯀ꯭ꯋꯥꯂꯤꯇꯤ ꯑꯐꯕꯗꯤ ꯑꯣꯏꯌꯦ ꯍꯟꯗꯛꯀꯤ ꯂꯥꯛꯏꯁꯤꯅ ꯆꯦꯡ ꯍꯋꯥꯏ ꯑꯐꯕ ꯍꯥꯏꯕꯇꯥꯔꯦ ꯑꯍꯥꯎꯕ ꯃꯈꯜꯒꯤ ꯑꯣꯏꯌꯦ ꯑꯥꯎ ꯉꯥꯔꯤꯗꯤ ꯍꯥꯟꯅꯒꯤ ꯃꯃꯜ ꯄꯤꯕꯁꯨ ꯂꯩꯌꯦ ꯑꯗꯨꯗꯒꯤ ꯈꯔ ꯍꯟꯊꯕꯁꯨ ꯂꯥꯛꯑꯦ ꯉꯥꯔꯤ ꯐꯖꯕ ꯂꯥꯛꯑꯦ ꯍꯣꯜꯁꯦꯜ ꯑꯣꯏꯅ ꯄꯨꯂꯞ ꯂꯧꯕꯤꯒꯦ ꯍꯥꯏꯕ꯭ꯔꯣ ꯌꯥꯅꯤ ꯑꯗꯨꯝ ꯍꯣꯜꯁꯦꯜ ꯑꯣꯏꯅ ꯄꯨꯂꯞ ꯂꯧꯔꯗꯤ ꯈꯔ ꯑꯣꯐꯔꯁꯨ ꯈꯔ ꯂꯥꯛꯀꯅꯤ ꯇꯥꯊꯣꯛ ꯇꯥꯁꯤꯟ ꯈꯔ ꯑꯗꯨꯝ ꯀꯥꯟꯅꯕ ꯌꯥꯕ ꯑꯩꯈꯣꯏꯗꯁꯨ ꯀꯥꯟꯅꯕ ꯁꯣꯝꯗꯁꯨ ꯀꯥꯟꯅꯕꯗꯨ ꯈꯔ ꯇꯧꯃꯤꯟꯅꯔꯒ ꯂꯣꯏꯔꯦ ꯀꯩꯅꯣ ꯄꯣꯠꯆꯩꯁꯦ ꯀꯔꯤ ꯀꯔꯤ ꯂꯧꯒꯦ ꯈꯜꯂꯤꯅꯣ ꯑꯣ ꯑꯗꯣ ꯊꯥꯎ ꯊꯨꯝ ꯀꯔꯤ ꯀꯔꯥꯗꯤ

ꯊꯥꯎ ꯊꯨꯝꯁꯨ ꯑꯗꯨꯝ ꯍꯥꯟꯅꯒꯤ ꯃꯃꯜꯗꯣ ꯑꯗꯨꯝ ꯂꯩꯌꯦ ꯊꯥꯎꯗꯨꯗꯤ ꯑꯗꯨꯗꯒꯤ ꯊꯨꯝꯁꯨ ꯑꯗꯨꯝ ꯀꯩꯅꯣ ꯇꯧꯕ ꯌꯥꯏꯗ ꯍꯥꯏꯕꯗꯤ ꯁꯣꯝꯅ ꯑꯩꯈꯣꯏꯒꯤ ꯗꯨꯀꯥꯟꯗꯒꯤ ꯄꯨꯂꯞ ꯑꯩꯈꯣꯏꯁꯦ ꯄꯨꯂꯞ ꯑꯣꯏꯅ ꯂꯧꯒꯦ ꯍꯥꯏꯔꯗꯤ ꯑꯩꯈꯣꯏꯗꯁꯨ ꯈꯔ ꯃꯃꯜꯗꯣ ꯈꯔ ꯇꯥꯖꯔꯛꯀꯅꯤꯗ ꯑꯗꯨꯕꯨꯗꯤ ꯑꯗꯣ ꯀꯌꯥꯝ ꯂꯧꯗꯣꯏꯅꯣ ꯈꯣꯠꯇꯣꯏꯅꯣ ꯑꯗꯨ ꯑꯝꯇ ꯍꯥꯏꯕꯤꯔꯛꯑꯣ

ꯇꯥꯗꯣꯏꯅꯦ ꯇꯥꯗꯣꯏꯅꯦ ꯑꯗꯒꯤ ꯑꯆꯥꯄꯣꯠ ꯀꯔꯤ ꯀꯔꯤ ꯑꯆꯥꯄꯣꯠ ꯀꯔꯤ ꯀꯔꯥꯗꯤ ꯂꯧꯕꯤꯔꯣꯏꯗꯕ꯭ꯔꯣ ꯐꯪꯉꯦ ꯐꯪꯉꯦ ꯑꯆꯥꯄꯣꯠ ꯑꯉꯥꯡꯅ ꯆꯥꯕ ꯌꯥꯕ ꯑꯗꯒꯤ ꯑꯍꯜꯒꯤ ꯑꯆꯥꯄꯣꯠ ꯕꯤꯁꯀꯨꯠꯀꯨꯝꯕ ꯑꯗꯒꯤ ꯆꯤꯞꯁꯀꯨꯝꯕ ꯑꯗꯒꯤ ꯀꯦꯛꯀꯨꯝꯕ ꯑꯗꯨꯝ ꯃꯈꯜ ꯑꯌꯥꯝꯕꯅ ꯂꯩ ꯍꯥꯏꯕꯇꯥꯔꯦ ꯀꯨꯔꯀꯨꯔꯦꯒꯨꯝꯕꯁꯨ ꯂꯩꯌꯦ ꯑꯅꯧꯕ ꯊꯨꯡꯉꯛꯄ ꯍꯥꯏꯕꯇꯥꯔꯦ ꯑꯩꯈꯣꯏꯒꯤ ꯑꯩꯈꯣꯏ ꯑꯇꯣꯞꯄ ꯂꯝꯗꯒꯤ ꯅꯠꯇꯕ ꯑꯩꯈꯣꯏꯒꯤ ꯃꯅꯤꯄꯨꯔꯗ ꯁꯥꯕ ꯀꯩꯅꯣ ꯇꯧꯕ ꯀꯩꯅꯣꯁꯨ ꯂꯩꯌꯦ ꯄꯤꯛꯀꯜ ꯀꯩꯀꯥꯒꯤꯁꯨ ꯂꯩꯌꯦ

ꯑꯧ ꯆꯦꯡꯁꯨ ꯂꯩꯌꯦ ꯆꯦꯡꯁꯨ ꯑꯩꯈꯣꯏꯒꯤ ꯆꯦꯡ ꯕꯦꯛꯈꯥꯏ ꯑꯩꯈꯣꯏ ꯍꯔꯤꯌꯥꯅꯥꯒꯤ ꯑꯗꯒꯤ ꯄꯟꯖꯥꯞꯀꯤ ꯂꯩꯗꯅ ꯆꯦꯡ ꯃꯈꯜ ꯍꯔꯤꯌꯥꯅꯥꯒꯤꯅ ꯈꯤꯇꯪ ꯍꯥꯎꯕ ꯑꯗꯒꯤ ꯄꯟꯖꯥꯞꯀꯤꯅ ꯈꯤꯇꯪ ꯈꯤꯇꯪ ꯍꯟꯊꯕ ꯍꯥꯏꯕꯇꯥꯔꯦ ꯑꯗꯨꯁꯨ ꯂꯩꯒꯅꯤ ꯑꯗꯣ ꯕꯦꯛꯇ ꯀꯌꯥ ꯂꯧꯗꯣꯏꯅꯣ ꯆꯦꯡꯒꯤꯗꯅ ꯑꯣ ꯌꯥꯅꯤ ꯌꯥꯅꯤ ꯑꯗꯨꯕꯨꯗꯤ ꯃꯃꯜꯗꯣ ꯑꯗꯨꯝ ꯁꯣꯝꯅ ꯂꯧꯕꯒꯤ ꯆꯥꯡꯗꯣ ꯌꯦꯡꯉꯒ ꯑꯩꯈꯣꯏꯅꯁꯨ ꯑꯗꯨꯝ ꯁꯣꯝꯒꯤ ꯃꯥꯡꯗꯅꯕꯗꯣ ꯑꯩꯈꯣꯏꯅꯁꯨ ꯑꯗꯨꯝ ꯇꯥꯖꯔꯛꯀꯅꯤꯗ ꯂꯩꯅꯤ ꯍꯧꯖꯤꯛ ꯍꯧꯖꯤꯛꯄꯨꯗꯤ ꯑꯂꯨꯁꯦ ꯑꯩꯉꯣꯟꯗ ꯕꯣꯔꯥ ꯀꯩꯅꯣ ꯀꯨꯟꯃꯉꯥꯃꯨꯛꯇꯤ ꯂꯩꯌꯦꯕꯀꯣ ꯑꯗꯨꯗ ꯑꯍꯦꯟꯕ ꯄꯥꯝꯃꯒꯁꯨ ꯑꯗꯨꯝ ꯑꯩ ꯑꯗꯨꯝ ꯑꯣꯔꯗꯔ ꯇꯧꯖꯈꯤꯒꯦ ꯑꯗꯨꯝ ꯀꯩꯅꯣ ꯇꯧꯔꯛꯄꯀꯥꯟꯗ ꯑꯩꯈꯣꯏ ꯗꯨꯀꯥꯟꯗ ꯊꯥꯔꯕꯀꯥꯟꯗꯅꯦ ꯁꯣꯝꯗ ꯑꯗꯨꯝ ꯄꯥꯎ ꯍꯥꯏꯖꯔꯛꯀꯦ ꯑꯍꯦꯟꯕ ꯄꯥꯝꯕꯤꯔꯒꯁꯨ ꯑꯂꯨꯁꯤ ꯄꯟꯖꯥꯞꯂꯣꯝꯗꯒꯤ ꯂꯥꯛꯄꯅꯦ ꯑꯂꯨꯗꯤ ꯑꯂꯨ ꯃꯁꯛꯇꯤ ꯌꯥꯝ ꯐꯖꯔꯦ ꯑꯂꯨ ꯑꯔꯤꯕ ꯅꯠꯇꯦꯕꯀꯣ ꯍꯟꯗꯛ ꯑꯅꯧꯕ ꯑꯅꯧꯕ ꯄꯣꯠ ꯑꯣꯏꯗꯣꯏꯅꯦꯕꯀꯣ ꯑꯂꯨꯖꯦ ꯑꯂꯨꯗꯤ ꯌꯥꯝ ꯐꯖꯔꯦ ꯑꯗꯣ ꯁꯣꯝꯅ ꯂꯥꯛꯑꯀꯥꯟꯗ ꯌꯦꯡꯕꯤꯔꯁꯨ ꯌꯥꯅꯤꯌꯦ ꯎꯝ ꯌꯥꯅꯤ ꯀꯩꯁꯨ ꯀꯥꯏꯗꯦ ꯑꯗꯨꯁꯨ ꯊꯥꯕ ꯌꯨꯝꯗ ꯑꯦꯗ꯭ꯔꯦꯁꯇꯣ ꯑꯗꯨꯝ ꯍꯥꯏꯕꯤꯔꯛꯑꯣ ꯑꯗꯨꯒ ꯄꯣꯠ ꯑꯣꯔꯗꯔ ꯀꯔꯤ ꯍꯥꯏꯕꯇꯥꯔꯦ ꯑꯩꯈꯣꯏ ꯑꯗꯨꯝ ꯑꯩꯈꯣꯏꯒꯤ ꯒꯥꯔꯤ ꯑꯗꯨꯝ ꯊꯥꯖꯔꯛꯀꯦꯕꯀꯣ ꯑꯗꯣ ꯁꯣꯝꯅ ꯂꯧꯕꯤꯒꯗꯧꯕ ꯄꯣꯠꯀꯤ ꯃꯁꯤꯡ ꯑꯗꯒꯤ ꯀꯔꯤ ꯀꯔꯤ ꯄꯣꯠ ꯑꯥꯏꯇꯦꯝꯁꯤꯡꯗꯣ ꯑꯗꯒꯤ ꯑꯆꯥꯄꯣꯠꯀꯤꯅ ꯀꯌꯥꯅꯣ ꯑꯗꯒꯤ ꯆꯦꯡ ꯍꯋꯥꯏꯅ ꯀꯌꯥꯅꯣ ꯑꯗꯒꯤ ꯆꯦꯡ ꯀꯩꯅꯣꯅ ꯑꯂꯨꯒꯤꯅ ꯀꯌꯥ ꯊꯥꯎꯒꯤꯅ ꯀꯌꯥ ꯀꯌꯥꯅꯣꯗꯣ ꯀꯩꯅꯣ ꯇꯧꯕꯤꯔꯛꯑꯣ ꯑꯗꯨꯒ ꯑꯗꯨꯝ ꯑꯩꯈꯣꯏꯒꯤ ꯒꯥꯔꯤꯅ ꯑꯗꯨꯝ ꯑꯗꯨꯝ ꯊꯥꯍꯟꯖꯔꯛꯀꯦꯕ ꯑꯧ ꯍꯣꯏ ꯊꯝꯖꯔꯒꯦ